ꯃꯤꯌꯣꯏꯕꯩ ꯀꯥꯟꯅꯕ ꯍꯥꯏꯕꯁꯦ ꯍꯛꯆꯥꯡ ꯑꯌꯨꯛꯇ ꯉꯟꯅ ꯍꯧꯒꯠꯂꯒ ꯋꯥꯛꯀꯤꯡ ꯆꯠꯂꯒ ꯍꯛꯆꯥꯡ ꯐꯖꯅ ꯅꯤꯠ ꯑꯦꯟ ꯀ꯭ꯂꯤꯟꯗ ꯊꯝꯒꯅꯤ ꯃꯆꯤ ꯑꯣꯏꯕ ꯆꯤꯟꯖꯥꯛ ꯆꯥꯒꯅꯤ ꯑꯗꯨꯒ ꯔꯨꯇꯤꯟ ꯅꯥꯏꯅ ꯑꯩꯈꯣꯏꯅ ꯋꯥꯛꯀꯤꯡ ꯑꯦꯛꯁꯔꯁꯥꯏꯁ ꯇꯧꯒꯅꯤ ꯑꯗꯨ ꯑꯣꯏꯔꯒꯗꯤ ꯑꯩꯈꯣꯏꯒꯤ ꯍꯛꯆꯥꯡꯗ ꯀꯔꯤꯒꯨꯝꯕ ꯑꯃꯐꯥꯎ ꯂꯩꯔꯣꯏ